ꯑꯩꯅ ꯁꯤꯜꯕꯤꯌꯥ ꯑꯩꯈꯣꯏꯒꯤ ꯍꯣꯇꯦꯜꯗꯒꯤ ꯑꯩꯈꯣꯏꯒꯤ ꯆꯥꯅꯅꯕ ꯑꯆꯥꯄꯣꯠ ꯈꯔ ꯑꯣꯔꯗꯔ ꯇꯧꯕꯅꯦ ꯍꯥꯏꯔꯤꯕ ꯑꯆꯥꯄꯣꯠ ꯑꯗꯨ ꯑꯣꯔꯗꯔ ꯇꯧꯕꯒꯤꯗꯃꯛꯇ ꯑꯩꯒꯤ ꯄꯩꯁꯥꯗꯤ ꯀꯛꯈ꯭ꯔꯦ ꯑꯩꯒꯤ ꯐꯣꯟ ꯑꯁꯤꯗꯒꯤ ꯑꯩꯒꯤ ꯑꯗꯨꯒ ꯍꯧꯖꯤꯛꯀꯤ ꯍꯥꯏꯔꯤꯕ ꯁꯤꯜꯕꯤꯌꯥ ꯍꯥꯏꯔꯤꯕ ꯍꯣꯇꯦꯜ ꯑꯗꯨꯒꯤ ꯅꯣꯇꯤꯐꯤꯀꯦꯁꯟꯗꯨꯗꯤ ꯑꯩꯅ ꯄꯩꯁꯥꯁꯦ ꯊꯥꯔꯛꯇꯦ ꯍꯥꯏꯗꯅ ꯂꯥꯛꯑꯦ ꯃꯔꯝ ꯑꯗꯨꯅ ꯍꯥꯏꯔꯤꯕ ꯄꯩꯁꯥꯁꯦ ꯀꯗꯥꯏꯗ ꯆꯞꯄꯤꯕꯅꯣ ꯍꯥꯏꯕꯗꯨꯒꯤ ꯑꯩꯈꯣꯏꯒꯤ ꯁꯤꯜꯕꯤꯌꯥꯒꯤ ꯁꯥꯏꯠꯇꯒꯤ ꯅꯣꯇꯤꯐꯤꯀꯦꯁꯜ ꯑꯗꯣ ꯋꯦꯕꯁꯥꯏꯠꯇ ꯆꯪꯉꯒ ꯑꯃꯨꯛꯇꯪ ꯆꯦꯛ ꯇꯧꯕꯤꯔꯒꯗꯤ ꯑꯩꯅ ꯅꯨꯡꯉꯥꯏꯖꯒꯅꯤ ꯑꯃꯗꯤ ꯃꯈꯥ ꯇꯥꯕ ꯑꯁꯤꯒꯨꯝꯕ ꯄꯣꯠꯁꯛ ꯑꯁꯤ ꯊꯣꯛꯇꯅꯕ ꯑꯗꯣꯝꯒꯤ ꯋꯦꯕꯁꯥꯏꯠꯇꯨ ꯑꯝꯇꯪ ꯆꯦꯛ ꯇꯧꯕꯤꯌꯨ ꯍꯥꯏꯅ ꯍꯥꯏꯖꯔꯤ